ꯂꯧꯃꯤ ꯑꯃꯒꯤ ꯁꯦꯟꯊꯣꯛ ꯂꯝꯕꯤ ꯌꯥꯝꯅ ꯁꯦꯟꯊꯣꯛ ꯂꯝꯕꯤ ꯌꯥꯝꯅ ꯄꯤꯛꯏ ꯃꯁꯥꯅ ꯁꯨꯖꯔꯒ ꯅꯣꯝꯖꯔꯒ ꯈꯛ ꯐꯪꯖꯕꯅꯤ ꯃꯈꯣꯏꯅ ꯁꯔꯀꯥꯔꯗꯒꯤ ꯃꯇꯦꯡ ꯂꯧꯕ ꯂꯣꯟꯅꯆꯤꯡꯕ ꯂꯧꯕꯁꯤꯡ ꯃꯈꯣꯏ ꯃꯈꯣꯏꯒꯤ ꯄꯣꯊꯣꯛꯁꯤꯡꯗꯤ ꯃꯃꯜꯅ ꯃꯃꯜ ꯍꯣꯡꯕꯅ ꯁꯔꯀꯥꯔꯒꯤ ꯂꯣꯟꯗꯤ ꯃꯇꯝ ꯆꯥꯅ ꯁꯤꯡꯕ ꯉꯝꯗꯕ ꯑꯁꯤꯒꯨꯝꯕ ꯄ꯭ꯔꯦꯁꯔ ꯀꯌꯥꯗꯒꯤ ꯃꯈꯣꯏꯅ ꯃꯁꯥꯅ ꯁꯤꯖꯅꯤꯡꯕꯒꯤ ꯋꯥꯈꯜ ꯊꯣꯛꯏ ꯑꯗ ꯂꯧꯃꯤꯁꯤꯡ ꯂꯧꯃꯤꯈꯨꯗꯤꯡꯃꯛ ꯃꯈꯣꯏꯅ ꯄꯨꯊꯣꯛꯆꯕ ꯄꯣꯠꯂꯝ ꯈꯨꯗꯤꯡꯃꯛꯇꯤ ꯂꯩ ꯌꯥꯝꯅ ꯍꯣꯡꯉꯤ ꯑꯗꯨꯒ ꯑꯁꯤꯒꯤ ꯃꯊꯛꯇꯁꯨ ꯑꯃꯨꯛꯀ ꯇꯦꯛꯁꯅꯆꯤꯡꯕ ꯀꯌꯥ ꯑꯃ ꯂꯧꯃꯤꯒꯤ ꯃꯊꯛꯇꯁꯨ ꯂꯧꯕꯤꯔꯛ ꯂꯧꯔꯛꯄꯅ ꯃꯔꯝ ꯑꯣꯏꯔꯒ ꯃꯈꯣꯏꯒꯤ ꯍꯤꯡꯖꯕꯒꯤ ꯂꯥꯟꯐꯝꯗ ꯌꯥꯝꯅ ꯑꯋꯥꯕ ꯍꯥꯏꯕꯗꯨ ꯑꯣꯏ ꯃꯁꯤꯗꯒꯤ ꯃꯈꯣꯏ ꯃꯁꯥꯅ ꯃꯁꯥꯕꯨ ꯁꯤꯖꯅꯕꯒꯤ ꯋꯥꯈꯜ ꯄꯣꯛꯍꯟ ꯄꯣꯛꯏ ꯃꯁꯤ ꯄꯨꯝꯅꯃꯛꯁꯤ ꯃꯁꯤ ꯄꯨꯝꯅꯃꯛꯁꯤꯕꯨ ꯉꯥꯛꯊꯣꯛꯅꯅꯕꯒꯤꯗꯃꯛꯇ ꯂꯩꯕꯥꯛ ꯁꯔꯀꯥꯔꯅ ꯃꯈꯣꯏꯒꯤ ꯃꯊꯛꯇ ꯂꯣꯟ ꯄꯤꯔꯤꯕ ꯈꯨꯗꯤꯡꯃꯛꯀꯤ ꯏꯟꯇꯔꯦꯁ ꯌꯥꯝꯅ ꯄꯤꯛꯍꯟꯕ ꯗꯔꯀꯥꯔ ꯑꯣꯏ ꯑꯗꯨꯕꯨ ꯑꯗꯨꯒ ꯃꯈꯣꯏꯅ ꯉꯝꯖꯕ ꯃꯇꯝꯗ ꯁꯤꯡꯍꯟꯕ ꯍꯥꯏꯕꯁꯤꯁꯨ ꯗꯔꯀꯥꯔ ꯑꯣꯏ ꯃꯈꯣꯏꯒꯤ ꯃꯈꯣꯏꯅ ꯄꯨꯊꯣꯛꯆꯕ ꯄꯣꯠꯂꯝ ꯈꯨꯗꯤꯡꯃꯛꯀꯤ ꯚꯦꯂꯨꯁꯨ ꯌꯥꯝꯅ ꯋꯥꯡꯅ ꯊꯝꯕꯤꯕ ꯗꯔꯀꯥꯔ ꯑꯣꯏ ꯃꯁꯤꯅ ꯑꯁꯤꯗꯒꯤ ꯃꯁꯤꯇ ꯅꯠꯇꯅ ꯂꯧꯃꯤꯁꯤꯡꯗ ꯏꯁꯤꯡꯅ ꯆꯤꯡꯕ ꯐꯪꯍꯟꯕ ꯍꯦꯟꯄꯝꯅ ꯍꯨꯠꯄ ꯑꯁꯤꯒꯨꯝꯕ ꯀꯌꯥ ꯑꯃ ꯁꯔꯀꯥꯔꯅ ꯃꯇꯝ ꯆꯥꯅ ꯌꯧꯍꯟꯕꯤꯕ ꯁꯔ ꯑꯗꯨꯒ ꯍꯥꯔꯅꯆꯤꯡꯕ ꯂꯧꯃꯤ ꯑꯃꯗ ꯆꯪꯗꯕ ꯌꯥꯗ꯭ꯔꯕ ꯄꯣꯠꯂꯝ ꯈꯨꯗꯤꯡꯃꯛꯁꯨ ꯁꯔꯀꯥꯔꯅ ꯑꯍꯣꯡꯕ ꯃꯃꯜꯗ ꯃꯈꯣꯏꯗ ꯄꯤꯕꯤꯕ ꯗꯔꯀꯥꯔ ꯑꯣꯏ ꯃꯁꯤꯒꯤ ꯁꯔꯀꯥꯔꯅ ꯑꯁꯤꯒꯨꯝꯕ ꯈꯣꯡꯊꯥꯡꯁꯤꯡ ꯑꯁꯤ ꯂꯧꯈꯠꯄꯤꯗ꯭ꯔꯕꯗꯤ ꯂꯧꯃꯤꯅ ꯄꯨꯊꯣꯛ ꯄꯨꯊꯣꯔꯛꯂꯤꯕ ꯄꯣꯊꯣꯛ ꯈꯨꯗꯤꯡꯃꯛ ꯄꯨꯊꯣꯔꯛꯂꯤꯕ ꯈꯨꯗꯤꯡꯃꯛ ꯅꯣꯡꯃꯗꯤ ꯁꯨꯝ ꯍꯟꯊꯔꯛꯄ ꯑꯣꯏꯔꯛ ꯑꯣꯏꯔꯛꯀꯅꯤ ꯑꯗꯨꯒ ꯃꯈꯣꯏꯅ ꯄꯨꯊꯣꯔꯛꯇ꯭ꯔꯕꯅꯤꯅ ꯍꯥꯏꯗꯤ ꯄꯨꯊꯣꯛꯑꯝꯕ ꯄ꯭ꯔꯗꯛ ꯈꯨꯗꯤꯡꯃꯛ ꯗꯤꯀ꯭ꯔꯤꯁ ꯑꯣꯏꯔꯛꯑꯕꯅꯤꯅ ꯑꯗꯒꯤ ꯑꯩꯈꯣꯏꯒꯤ ꯆꯥꯅ ꯊꯛꯅꯕ ꯂꯩꯔꯤꯕ ꯑꯇꯣꯞ ꯑꯇꯣꯞꯄ ꯂꯧꯃꯤ ꯅꯠꯇꯕꯁꯤꯡ ꯃꯈꯣꯏ ꯈꯨꯗꯤꯡꯃꯛꯁꯨ ꯆꯥꯅ ꯊꯛꯅꯕ ꯑꯋꯥꯠ ꯑꯋꯥꯠꯄ ꯍꯥꯏꯕꯗꯨ ꯂꯩꯔꯛꯀꯅꯤ ꯑꯗꯨꯅ ꯑꯍꯥꯟꯕ ꯃꯛꯇꯗ ꯁꯔꯀꯥꯔꯅ ꯂꯧꯃꯤꯗ ꯂꯧꯃꯤꯗ ꯑꯐꯕ ꯃꯤꯠꯌꯦꯡ ꯊꯝꯕꯤꯕ ꯗꯔꯀꯥꯔ ꯑꯣꯏ ꯂꯧꯃꯤ ꯐꯔꯕꯗꯤ ꯂꯧꯃꯤ ꯐꯔꯕꯗꯤ ꯂꯝꯗꯝ ꯑꯁꯤꯒꯤ ꯃꯈꯜ ꯀꯌꯥꯒꯤ ꯄꯣꯠꯂꯝ ꯄꯨꯊꯣꯔꯛꯇꯨꯅ ꯃꯐꯝ ꯂꯝꯗꯝ ꯑꯁꯤꯕꯨ ꯆꯥꯎꯈꯠꯄꯗ ꯈ꯭ꯋꯥꯏꯗꯒꯤ ꯑꯐꯕ ꯊꯧꯗꯥꯡ ꯑꯃꯗꯤ ꯃꯦꯟ ꯔꯣꯜ ꯑꯣꯏꯕꯤꯔꯤꯕ ꯂꯧꯃꯤꯅꯤ ꯑꯗꯨꯅ ꯁꯔꯀꯥꯔꯅ ꯂꯧꯃꯤꯁꯤꯡꯗ ꯃꯈꯣꯏ ꯃꯈꯣꯏꯒꯤ ꯃꯈꯣꯏ ꯃꯈꯣꯏꯒꯤ ꯆꯪꯗꯕ ꯌꯥꯗ꯭ꯔꯕ ꯈꯨꯗꯤꯡꯃꯛ ꯄꯤꯕ ꯑꯗꯨꯒ ꯃꯈꯣꯏꯕꯨ ꯃꯒꯨꯟ ꯂꯩꯅ ꯊꯥꯛ ꯋꯥꯡꯅ ꯊꯝꯕꯤꯕ ꯍꯟꯊꯕ ꯃꯤꯠꯌꯦꯡꯗ ꯌꯦꯡꯕꯤꯗꯕ ꯑꯗꯒꯤ ꯃꯈꯣꯏꯒꯤ ꯃꯆꯥ ꯃꯁꯨꯁꯤꯡ ꯁꯦꯝꯕ ꯁꯥꯕꯗ

ꯃꯇꯦꯡ ꯄꯥꯡꯕꯤꯅꯕ ꯂꯣꯟꯅ ꯏꯗꯨꯀꯦꯁꯟ ꯂꯣꯟꯅꯆꯤꯡꯕ ꯄ꯭ꯔꯣꯚꯥꯏꯠ ꯇꯧꯕꯤꯕ ꯗꯔꯀꯥꯔ ꯑꯣꯏ